ꯍꯜꯂꯣ ꯑꯥ ꯍꯜꯂꯣ ꯌꯦꯁ ꯀꯔꯤ ꯀꯔꯤ ꯑꯣꯀꯦ ꯅꯃꯤꯡ ꯀꯔꯤ ꯀꯧꯋꯦ ꯅꯪ ꯀꯔꯤ ꯀ꯭ꯂꯥꯁ ꯇꯝꯕ꯭ꯔꯣ ꯌꯨ ꯑꯥꯔꯠꯁ ꯀꯗꯥꯏ ꯅꯣꯏꯒꯤ ꯀ꯭ꯂꯥꯁꯇ ꯅꯣꯏꯒꯤ ꯀ꯭ꯂꯥꯁꯇ ꯗꯤꯁꯇꯔꯕꯦꯟꯁ ꯇꯧꯕ ꯈꯣꯠꯄ ꯑꯃ ꯑꯃ ꯂꯩꯕ꯭ꯔꯣ ꯑꯣꯖꯥꯁꯤꯡ ꯑꯣꯖꯥꯁꯤꯡ ꯔꯤꯒꯨꯂꯔ ꯆꯪꯉꯦ ꯅꯣꯏꯒꯤ ꯀ꯭ꯂꯥꯁꯇ ꯀꯣ ꯑꯥ ꯑꯦꯞꯁꯦꯟ ꯑꯣꯏꯕ ꯈꯣꯠꯄ ꯑꯣꯖꯥꯁꯤꯡ ꯂꯩꯇꯦ ꯀꯣ ꯑꯗ ꯅꯣꯏꯒꯤ ꯁ꯭ꯀꯨꯜꯗ ꯅꯣꯏꯒꯤ ꯀ꯭ꯂꯥꯁꯔꯨꯝꯗ ꯕꯦꯔꯥ ꯇꯧꯕ ꯁꯥꯇ꯭ꯔ ꯁꯥꯇ꯭ꯔꯤꯁꯤꯡ ꯂꯩꯕ꯭ꯔꯥ ꯂꯩꯇꯦ ꯑꯗꯣ ꯑꯣꯀꯦ ꯅꯨꯄꯥꯁꯤꯡ ꯉꯥꯎꯁꯤꯟꯅꯕ ꯑꯗꯨ ꯑꯗꯥ ꯇꯧꯕ ꯂꯩꯕ꯭ꯔꯥ ꯎꯝ ꯑꯗ ꯅꯣꯏ ꯅꯪ ꯁ꯭ꯀꯨꯜ ꯔꯤꯒꯨꯂꯔ ꯆꯠꯄ꯭ꯔꯥ ꯑꯥ ꯑꯦꯞꯁꯦꯟ ꯑꯣꯏꯗꯦ ꯀꯣ ꯑꯥ ꯐꯖꯅ ꯂꯥꯏꯔꯤꯛ ꯇꯝꯃꯨ ꯐꯖꯅ ꯀ꯭ꯂꯥꯁ ꯑꯦꯇꯦꯟ ꯇꯧꯋꯣ ꯀ꯭ꯂꯥꯁ ꯑꯦꯞꯁꯦꯟ ꯑꯣꯏꯕ ꯌꯥꯗꯦꯀꯣ ꯀ꯭ꯂꯥꯁ ꯑꯦꯞꯁꯦꯟ ꯑꯣꯏꯔꯕꯗꯤ ꯅꯣꯏꯒꯤ ꯑꯦꯛꯖꯥꯝꯁꯤ ꯗꯤꯇꯦꯟ ꯇꯧꯒꯅꯤ ꯗꯤꯇꯦꯟ ꯇꯧꯅꯤꯉꯥꯏ ꯇꯧꯒꯅꯨ ꯅꯣꯏ ꯋꯥꯟꯆ ꯊ꯭ꯔꯨ ꯇꯧꯅꯤꯉꯥꯏ ꯅꯣꯏ ꯀꯟꯅ ꯍꯣꯠꯅꯧꯀꯣ ꯎꯝ ꯅꯣꯏꯒꯤ ꯑꯋꯥꯠꯄ ꯈꯣꯠꯄ ꯅꯣꯏꯒꯤ ꯁꯣꯔꯇꯦꯖ ꯑꯗꯨꯒ ꯑꯋꯥꯠꯄ ꯂꯩꯕ꯭ꯔꯥ ꯂꯩꯇꯦꯀꯣ ꯅꯃꯤꯡꯅ ꯋꯨꯡꯁꯨꯅꯤꯅꯦ ꯍꯥꯏꯕ ꯀꯣ ꯔꯣꯜ ꯅꯝꯕꯔ ꯁꯤꯛꯁꯇꯤꯟ ꯑꯥꯔꯠꯁ ꯏꯁꯇ꯭ꯔꯤꯝꯅꯤꯀꯣ ꯑꯣꯀꯦ ꯑꯗꯨ ꯅꯣꯏꯒꯤ ꯑꯣꯖꯥꯁꯤꯡꯒꯤ ꯅꯣꯏꯒꯤ ꯇꯤꯆꯤꯡꯁꯤꯡꯗꯨ ꯍꯦꯟꯅ ꯇꯤꯆꯤꯡ ꯇꯧꯕ꯭ꯔꯥ ꯍꯦꯟꯅ ꯇꯧꯗꯦ ꯎꯝ ꯑꯣꯖꯥꯁꯤꯡꯗꯨ ꯑꯥ ꯑꯣꯖꯥꯁꯤꯡꯗꯨ ꯏꯔꯤꯒꯨꯂꯔ ꯑꯣꯏꯕ ꯂꯩꯇꯦꯀꯣ ꯑꯣꯖꯥ ꯑꯣꯖꯥꯁꯤꯡꯗꯨ ꯑꯗꯨꯝ ꯔꯤꯒꯨꯂꯔ ꯑꯣꯏꯅ ꯂꯥꯛꯄ꯭ꯔꯥ ꯎꯝ ꯑꯗ ꯅꯣꯏ ꯏꯁꯇꯨꯗꯦꯟꯁꯤꯡꯒꯤ ꯃꯔꯛꯇ ꯅꯨꯄꯥ ꯅꯨꯄꯤ ꯈꯥꯏꯅꯕ ꯌꯦꯛꯅꯕ ꯑꯗꯨ ꯑꯗꯥ ꯂꯩꯕ꯭ꯔꯥ ꯂꯩꯇꯦ ꯅꯣꯏ ꯀ꯭ꯂꯥꯁ ꯀꯦꯞꯇꯦꯟꯁꯤ ꯀꯅꯥ ꯑꯣꯏꯕ꯭ꯔꯥ ꯅꯪꯅ ꯀ꯭ꯂꯥꯁ ꯀꯦꯞꯇꯦꯟ ꯑꯣꯏꯕ꯭ꯔꯥ ꯅꯪꯅ ꯀ꯭ꯂꯥꯁ ꯀꯦꯞꯇꯦꯟꯅꯤ ꯀꯣ ꯀ꯭ꯂꯥꯁ ꯀꯦꯞꯇꯦꯟ ꯑꯃꯁꯤ ꯐꯖꯅ ꯌꯦꯡꯂꯒ ꯐꯖꯅ ꯆꯦꯛꯁꯤꯜꯂꯒ ꯀ꯭ꯂꯥꯁꯀꯤ ꯏꯁꯇꯨꯗꯦꯟꯁ ꯃꯌꯥꯝꯕꯨ ꯐꯖꯅ ꯌꯦꯡꯒꯗꯕꯅꯤ ꯀꯣ ꯎꯝ ꯑꯗꯣ ꯀ꯭ꯂꯥꯁ ꯀ꯭ꯂꯥꯁ ꯀꯦꯞꯇꯦꯟ ꯑꯃ ꯑꯣꯏꯅ ꯑꯣꯏꯅ ꯍꯦꯟꯅ ꯑꯩꯉꯣꯟꯗ ꯔꯤꯄꯣꯔꯠ ꯄꯤꯌꯣ ꯀ꯭ꯂꯥꯁꯇ ꯃꯤ ꯐꯠꯇꯕ ꯀ꯭ꯂꯥꯁꯇ ꯅꯣꯇꯤ ꯒꯥꯔꯜ ꯅꯣꯇꯤ ꯕꯣꯏꯒꯨꯝꯕ ꯂꯩꯕ ꯃꯇꯝꯗ ꯑꯩꯉꯣꯟꯗ ꯔꯤꯄꯣꯔꯠ ꯄꯤꯕꯤꯌꯨꯀꯣ ꯃꯁꯤ ꯅꯪꯒꯤ ꯀꯟꯇꯦꯛ ꯅꯝꯕꯔꯅꯤꯀꯣ ꯎꯝ ꯅꯪꯒꯤ ꯀꯟꯇꯦꯛ ꯅꯝꯕꯔꯁꯤ ꯁꯤꯗꯒꯤ ꯍꯦꯛꯇ ꯅꯪꯒꯤ ꯄ꯭ꯔꯣꯕ꯭ꯂꯦꯝ ꯑꯦꯅꯤ ꯄ꯭ꯔꯣꯕ꯭ꯂꯦꯝ ꯂꯩꯕ ꯃꯇꯝꯗ ꯀꯣꯜ ꯇꯧꯔꯛꯑꯣ ꯀꯣꯜ ꯇꯧꯔꯒ ꯑꯗꯨꯗꯒꯤꯅ ꯑꯗꯨꯅꯤ ꯑꯗꯥꯅꯤ ꯅꯪꯒꯤ ꯑꯋꯥꯠꯄ ꯅꯪꯒꯤ ꯁꯣꯔꯇꯦꯖ ꯃꯌꯥꯝꯗꯨ ꯅꯪ ꯊ꯭ꯔꯨ ꯐꯣꯟꯗ ꯍꯥꯏꯕ ꯌꯥꯏꯀꯣ ꯎꯝ ꯍꯦꯟꯅ ꯇꯝꯃꯣ ꯍꯦꯟꯅ ꯅꯤꯡꯁꯤꯡꯅ ꯑꯗꯨꯒ ꯗ꯭ꯔꯣꯞ ꯇꯧꯅꯤꯡꯉꯥꯏ ꯇꯧꯒꯅꯨ ꯋꯥꯟꯆ ꯊ꯭ꯔꯨ ꯇꯧꯅꯤꯉꯥꯏ ꯑꯦꯛꯖꯥꯝꯗꯨ ꯍꯦꯟꯅ ꯄꯥꯁ ꯑꯣꯏꯅꯤꯉꯥꯏꯒꯤ ꯍꯦꯟꯅ ꯂꯥꯏꯔꯤꯛ ꯇꯝꯃꯨꯀꯣ ꯑꯣꯀꯦ ꯑꯣꯀꯦ ꯍꯦꯞ ꯑꯦ ꯒꯨꯠ ꯗꯦ